ꯑꯩꯍꯥꯛꯀꯤ ꯈꯨꯡꯒꯪ ꯂꯝꯗꯝ ꯑꯗꯣꯝꯗ ꯈꯅꯥꯎ ꯅꯥꯕꯒꯤ ꯑꯩꯈꯣꯏꯅ ꯃꯤꯌꯥꯝꯅ ꯀꯃꯟ ꯑꯣꯏꯅ ꯇꯧꯅꯕ ꯂꯥꯏꯌꯦꯡꯕꯒꯤ ꯊꯕꯛ ꯑꯁꯤ ꯏꯁꯤꯡ ꯑꯁꯥꯕ ꯊꯛꯄ ꯂꯨꯝꯕꯨ ꯂꯨꯝꯕꯨ ꯁꯥꯍꯟꯗꯨꯅ ꯊꯛꯄ ꯑꯃꯁꯨꯡ ꯂꯣꯡ ꯄꯥꯟ ꯅꯆꯤꯡꯕꯁꯤꯡ ꯐꯨꯠꯇꯨꯅ ꯊꯛꯄ ꯈꯅꯥꯎ ꯇꯦꯡꯕꯅꯆꯤꯡꯕ ꯇꯧꯗꯨꯅ ꯂꯥꯏꯌꯦꯡꯕꯒꯤ ꯄꯊꯥꯞ ꯑꯁꯤ ꯇꯧꯅꯩ ꯃꯤꯑꯣꯏ ꯑꯌꯥꯝꯕꯅ ꯃꯁꯥ ꯃꯁꯥꯅ ꯃꯌꯨꯝꯗ ꯍꯥꯏꯔꯤꯕ ꯊꯧꯑꯣꯡꯁꯤꯡꯁꯤ ꯇꯧꯗꯨꯅ ꯃꯁꯥꯅ ꯃꯁꯥꯕꯨ ꯂꯥꯏꯌꯦꯡꯖꯩ